ꯎꯝ ꯇꯥꯏꯌꯦ ꯇꯥꯏꯌꯦ ꯇꯥꯏꯌꯦ ꯇꯥꯗꯕ꯭ꯔꯥ ꯅꯪꯗꯤ ꯍꯥ ꯑꯥ ꯇꯥꯔꯦ ꯇꯥꯔꯦ ꯑꯣ ꯍꯣꯏ ꯍꯣꯏ ꯍꯥꯏꯔꯛꯑꯦ ꯑꯣ ꯍꯧꯖꯤꯛꯀꯤ ꯀꯩꯅꯣ ꯃꯦꯔꯥꯒꯤꯗꯣ ꯃꯥꯒꯤ ꯂꯣꯏꯁꯤꯟꯕꯒꯨꯝꯕ ꯑꯗꯨꯗꯒꯤ ꯑꯩꯅ ꯈꯔ ꯄꯥꯝꯗꯕ ꯑꯗꯨꯒꯤ ꯏꯟꯖꯤꯟ ꯄꯥꯔꯠꯇꯨ ꯈꯔ ꯐꯖꯅ ꯏꯁꯃꯨꯠ ꯑꯣꯏꯍꯟꯅꯤꯡꯕꯒꯤꯅꯦ

ꯎꯝ ꯎꯝ ꯎꯝ

ꯎꯝ ꯎꯝ

ꯎꯝ ꯍꯨꯝ ꯎꯝ ꯍꯣꯏ ꯑꯗꯨꯗꯤ ꯑꯦꯛꯆꯦꯟꯁ ꯑꯣꯏꯅ ꯇꯧꯒꯦ ꯑꯩꯒꯤꯗꯣ ꯑꯦꯛꯆꯦꯟꯁ ꯑꯣꯏꯅ ꯇꯧꯔꯒꯦ ꯑꯣ ꯎꯝ ꯍꯨꯝ ꯍꯣꯏ ꯉꯥꯏꯒꯦ ꯉꯥꯏꯕꯕꯨꯗꯤ ꯀꯥꯏꯗꯦ

ꯑꯣ ꯍꯣꯏ ꯀꯥꯏꯗꯦ ꯉꯥꯏꯕꯕꯨꯗꯤ ꯑꯗꯨꯝ ꯉꯥꯏꯒꯦ ꯐꯪꯒꯅꯤ ꯍꯥꯏꯔꯗꯤ ꯍꯣꯏ ꯃꯥꯅꯦ ꯁꯤꯛꯁꯅꯦ ꯑꯍꯨꯝ ꯆꯞ ꯊꯝꯃꯣ